ꯑꯥ ꯍꯜꯂꯣ ꯗꯨꯀꯥꯟꯗꯥꯔ ꯑꯣꯏꯕꯤꯔꯕ꯭ꯔꯣ ꯑꯧ ꯑꯩ ꯑꯥꯜꯂꯨ ꯕꯦꯒ ꯑꯝꯇ ꯂꯧꯖꯒꯦ ꯂꯩꯔꯤꯕ꯭ꯔꯣ ꯈꯔ ꯐꯖꯕ ꯄꯥꯝꯕ ꯑꯩꯅ ꯈꯔ ꯐꯖꯕ ꯄꯥꯝꯕ ꯑꯧ ꯄꯨꯡ ꯀꯌꯥꯃꯨꯛꯇ ꯂꯩꯒꯗꯒꯦ ꯑꯣ ꯑꯣ ꯑꯧ ꯑꯗꯨ ꯍꯋꯥꯏ ꯅꯨꯡꯒꯥꯗꯤ ꯂꯩꯕ꯭ꯔꯣ ꯑꯣ ꯑꯗꯨꯗꯣ ꯍꯋꯥꯏꯗꯣ ꯈꯔ ꯕꯦꯒꯈꯥꯏ ꯕꯦꯒꯈꯥꯏ ꯃꯨꯛꯇ ꯂꯧꯒꯦꯅꯦ ꯑꯣ ꯑꯗꯨ ꯃꯨꯛꯁꯣꯔꯤꯒ ꯃꯨꯛꯀ ꯃꯪꯒꯟ ꯀꯥꯡꯇꯛꯀ ꯂꯩꯒꯗ꯭ꯔꯣ ꯑꯣ ꯑꯗꯨꯗꯤ ꯌꯥꯝ ꯅꯨꯡꯉꯥꯏꯖꯔꯦ ꯍꯣꯔꯦꯟꯋꯥꯏ ꯑꯩ ꯑꯣꯇꯣ ꯇꯧꯔ ꯂꯥꯛꯑꯒꯦ ꯑꯣ ꯍꯣꯏ ꯍꯣꯏ ꯍꯣꯏ ꯂꯥꯛꯑꯒꯦ ꯂꯥꯛꯑꯒꯦ ꯃꯣꯔꯣꯛꯇꯤ ꯂꯩꯕ꯭ꯔꯣ ꯃꯣꯔꯣꯛ ꯑꯁꯥꯡꯕꯗꯣ ꯑꯧ ꯑꯗꯒꯤ ꯎꯆꯤꯊꯤ ꯍꯥꯏꯕ꯭ꯔꯥ ꯀꯩꯅꯣ ꯑꯗꯨꯗꯤ ꯂꯩꯒꯗ꯭ꯔꯣ ꯑꯧ ꯅꯍꯥꯟ ꯂꯧꯔꯨꯕ ꯈꯔ ꯀꯦ ꯖꯤ ꯑꯃ ꯂꯧꯕ ꯆꯥꯇ꯭ꯔꯦꯠ ꯌꯥꯡꯈꯩꯅꯦꯅ ꯂꯣꯏꯊꯣꯛꯈ꯭ꯔꯦꯅꯦ ꯑꯩꯁꯨ ꯈꯤꯇꯪꯒ ꯄꯥꯝꯕ ꯑꯥ ꯑꯥ ꯑꯪ ꯑꯣ ꯑꯣ ꯍꯣꯏ ꯃꯇꯝꯒꯤꯅꯤ ꯏꯔꯥꯡꯁꯤꯅ ꯆꯪꯊꯣꯛ ꯆꯪꯖꯤꯟꯁꯨ ꯌꯥꯗ꯭ꯔꯦꯗꯣ ꯑꯗꯗꯤ ꯍꯦꯟꯀꯠ ꯍꯦꯟꯗꯥ ꯈꯔꯗꯤ ꯑꯗꯨꯝ ꯇꯧꯕ ꯇꯥꯕꯅꯤ ꯑꯇꯥ ꯃꯣꯏꯗꯥꯗꯤ ꯌꯥꯝ ꯆꯥꯎꯔꯦ ꯗꯨꯀꯥꯟꯁꯦ ꯌꯥꯝ ꯄꯤꯛꯑꯝꯃꯣꯏꯅꯦ ꯌꯥꯝ ꯆꯥꯎꯈꯠꯂꯃꯤꯀꯣ ꯖꯔ ꯖꯔ ꯖꯔ ꯆꯥꯎꯈꯠꯂꯦꯍꯦ ꯕꯦꯒ ꯕꯦꯒ ꯃꯨꯛ ꯄꯥꯝꯃꯤꯅꯦ ꯑꯣ ꯑꯗꯨꯗꯤ ꯑꯩ ꯑꯣꯇꯣ ꯇꯧꯔꯒ ꯐꯠ ꯃꯃꯟꯗꯤ ꯃꯃꯟꯗꯤ ꯀꯝꯗꯧꯕ ꯑꯇꯥ ꯃꯣꯏꯗꯥꯗꯨꯅ ꯂꯤꯁꯤꯡ ꯑꯃ ꯆꯅꯤꯄꯥꯟꯒ ꯂꯩꯕ꯭ꯔꯣ ꯕꯦꯒꯇ ꯂꯤꯁꯤꯡ ꯑꯃ ꯆꯅꯤꯄꯥꯟ ꯂꯩꯔꯤꯕ꯭ꯔꯥ ꯈꯔ ꯍꯟꯗꯔꯕ ꯈꯔ ꯍꯦꯟꯒꯠꯂꯤꯕ꯭ꯔꯣ ꯑꯗꯨꯗꯤ ꯏꯁ ꯌꯥꯝ ꯇꯥꯡꯈ꯭ꯔꯦ ꯑꯗꯨꯗꯤ ꯌꯥꯝꯅ ꯍꯦꯟꯒꯠꯈ꯭ꯔꯦ ꯋꯥꯎ ꯇꯉꯥꯏꯐꯗꯃꯤꯅ ꯂꯧꯇꯥꯔꯦꯗꯅ ꯗꯨꯀꯥꯟꯗ ꯂꯥꯛꯑꯒ ꯈꯟꯇꯥꯔꯦꯗꯅ ꯗꯨꯀꯥꯟꯗ ꯈꯔ ꯑꯄꯥꯝ ꯑꯄꯥꯝꯕ ꯂꯧꯇꯥꯕꯅꯤꯅꯦ ꯑꯩꯒꯤꯁꯨ ꯇꯦꯛ ꯇꯦꯛ ꯈꯔ ꯈꯔ ꯇꯧꯔꯤꯝꯅꯤꯅ ꯃꯤꯒꯤ ꯈꯔ ꯈꯔ ꯍꯥꯏꯔꯛꯄꯗꯣ ꯈꯔ ꯈꯔ ꯄꯤꯗꯕꯗꯤ ꯌꯥꯄꯣꯟꯇꯦꯗꯣ ꯍꯧꯖꯤꯛꯇꯤ ꯀꯥꯂꯦꯟ ꯆꯉꯛꯑꯝꯅꯤꯅ ꯒꯨꯠꯅꯥꯏꯠꯀꯗꯨꯗꯤ ꯊꯝꯕ꯭ꯔꯣ ꯀꯃꯥꯏꯅ ꯇꯧꯒꯦ ꯒꯨꯠꯅꯥꯏꯠꯁꯨ ꯒꯨꯠꯅꯥꯏꯠꯇꯨꯗꯤ ꯈꯔ ꯌꯥꯝ ꯄꯥꯝꯃꯦ ꯄꯦꯀꯦꯠ ꯑꯆꯧꯕꯗꯣ ꯑꯗꯨ ꯈꯔ ꯌꯥꯝ ꯄꯥꯝꯃꯤꯅꯦ ꯍꯣꯏ ꯍꯣꯏ ꯍꯣꯏ ꯑꯦ ꯄꯦꯀꯦꯠ ꯗꯔꯖꯟ ꯑꯃꯗꯒꯤ ꯇꯥꯔꯗꯤ ꯅꯨꯡꯉꯥꯏꯇꯦ ꯗꯔꯖꯟ ꯑꯃꯒꯨꯝꯕ ꯈꯔ ꯍꯦꯟꯅ ꯑꯅꯤ ꯑꯣꯏꯔꯁꯨ ꯌꯥꯏ ꯀꯥꯡ ꯆꯤꯛꯄ ꯃꯇꯝ ꯑꯣꯏꯔꯝꯅꯤꯅꯀꯣ ꯀꯥꯡꯁꯤ ꯂꯥꯛꯑꯦꯅ ꯑꯗꯨꯅ ꯈꯔ ꯊꯝꯅꯤꯡꯉꯤ ꯃꯌꯥꯝ ꯌꯥꯝꯁꯨ ꯄꯤꯁ ꯂꯧꯒꯦ ꯍꯥꯏꯕꯁꯨ ꯂꯥꯛꯏ ꯑꯗꯣ ꯄꯦꯀꯦꯠ ꯂꯧꯒꯦ ꯍꯥꯏꯕꯁꯨ ꯂꯥꯛꯏ ꯑꯗꯨꯅ ꯈꯔ ꯈꯔꯗꯤ ꯊꯝꯗꯕ ꯌꯥꯗꯦꯅꯦꯍꯦ

ꯎꯝ ꯈꯩꯅꯤꯗꯤ ꯈꯩꯅꯤꯗꯤ ꯈꯩꯅꯤꯗꯤ ꯑꯣ ꯈꯩꯅꯤꯁꯨ ꯄꯥꯝꯃꯤꯅꯦ ꯈꯩꯅꯤꯗꯨꯗꯤ ꯑꯁ ꯍꯧꯖꯤꯛꯀꯥꯟꯗꯤ ꯀꯟꯅ ꯗꯤꯃꯥꯟ ꯂꯩꯌꯦ ꯈꯩꯅꯤꯗꯣ ꯈꯔ ꯑꯣ ꯑꯣ ꯈꯩꯅꯤꯗꯣ ꯈꯩꯅꯤꯗꯨꯗꯤ ꯈꯔ ꯄꯦꯀꯦꯠ ꯄꯦꯀꯦꯠꯇꯣ ꯗꯔꯖꯟ ꯑꯃ ꯂꯧꯇꯥꯔꯦ ꯌꯥꯝ ꯗꯤꯃꯥꯟ ꯂꯩꯌꯦ ꯈꯩꯅꯤꯁꯦ ꯊꯨꯝꯁꯨ ꯍꯣꯏ ꯍꯣꯔꯦꯟ ꯂꯥꯛꯑ ꯌꯦꯡꯕ ꯍꯥꯏꯗꯨꯅꯤ ꯊꯨꯝꯁꯨ ꯀꯔꯤꯒꯤ ꯊꯨꯝ ꯌꯥꯎꯗ꯭ꯔꯗꯤ ꯑꯩꯈꯣꯏꯗꯤ ꯁꯤꯔꯦꯗꯅ ꯊꯨꯝ ꯈꯔꯁꯨ ꯑꯗꯨꯝ ꯄꯥꯝꯃꯦ ꯊꯨꯝ ꯈꯔ ꯂꯧꯅꯕ ꯈꯣꯠꯅꯕ ꯍꯣꯠꯅꯒꯦ ꯑꯩ ꯒꯥꯔꯤ ꯄꯨꯔ ꯂꯥꯛꯑꯒꯦ ꯑꯗ ꯍꯦꯛꯇ ꯗꯨꯀꯥꯟꯗꯣ ꯐꯛꯑ ꯄꯨꯔꯒꯦ ꯎꯝ ꯌꯥꯔꯦꯀꯣ ꯑꯥ ꯌꯥꯏ ꯑꯗꯨꯕꯨꯗꯤ ꯗꯨꯀꯥꯟ ꯃꯃꯤꯡ ꯍꯥꯏꯕꯗ ꯁꯤ ꯗꯨꯀꯥꯟꯁꯦ ꯊꯥꯔꯨꯆꯣ ꯍꯥꯏꯕꯗ ꯀꯩꯅꯧ ꯕꯖꯥꯔꯗꯗꯤ ꯑꯗꯨꯝ ꯑꯩ ꯗꯨꯀꯥꯟ ꯃꯁꯛ ꯂꯣꯏ ꯈꯪꯉꯕꯅꯦ ꯃꯌꯥꯝꯅ ꯍꯣꯏ ꯍꯣꯏ ꯍꯣꯏ ꯍꯣꯏ ꯑꯩ ꯍꯣꯔꯦꯟ ꯍꯥꯏꯖꯔꯒꯦ ꯍꯥꯏꯖꯔꯒꯦ